ꯏꯕ ꯃꯇꯝꯗ ꯑꯏꯪꯕ ꯃꯐꯝ ꯃꯤꯆꯤꯛ ꯃꯤꯔꯥꯎꯈꯣꯜ ꯇꯥꯗ꯭ꯔꯕ ꯑꯊꯦꯡꯕ ꯊꯥꯕꯜꯒꯤ ꯃꯉꯥꯜꯗ ꯏꯖꯩ ꯑꯗꯨꯒ ꯂꯣꯏꯅꯅ ꯅꯣꯡꯉꯥꯜꯂꯝꯗꯥꯏꯒꯤ ꯑꯆꯤꯛꯄ ꯃꯇꯝꯗꯁꯨ ꯏꯕꯒꯤ ꯊꯕꯛ ꯊꯧꯔꯝꯁꯤꯡ ꯄꯥꯡꯊꯣꯛꯏ ꯑꯩꯅ ꯑꯉꯥꯡ ꯍꯦꯛ ꯑꯣꯏꯔꯛꯄ ꯑꯣꯏꯔꯤꯉꯩ ꯃꯤꯔꯣꯜ ꯇꯥꯔꯛꯄ ꯃꯇꯝꯗꯒꯤ ꯗꯥꯏꯔꯤ ꯑꯃ ꯊꯝꯗꯅ ꯗꯥꯏꯔꯤꯗ ꯏꯁꯤꯟꯕꯒꯤ ꯊꯕꯛꯁꯤ ꯑꯗꯨꯝ ꯑꯩ ꯍꯧꯖꯤꯛ ꯐꯥꯎꯕ ꯂꯦꯞꯇꯅ ꯆꯠꯊꯔꯤ ꯃꯔꯝ ꯑꯁꯤꯅ ꯃꯃꯥꯡꯉꯩ ꯃꯇꯝꯗ ꯅꯤꯡꯁꯤꯡ ꯊꯣꯛꯇ꯭ꯔꯕ ꯃꯇꯝꯗ ꯃꯃꯥꯡꯗ ꯀꯔꯤ ꯀꯔꯤ ꯊꯕꯛ ꯊꯧꯔꯝꯁꯤꯡ ꯇꯧꯈꯤꯕꯒꯦ ꯍꯥꯏꯕꯗꯨ ꯑꯩꯅ ꯗꯥꯏꯔꯤꯗ ꯏꯁꯤꯟꯗꯨꯅ ꯃꯗꯨꯗꯒꯤꯁꯨ ꯑꯩ ꯅꯣꯂꯦꯖ ꯃꯌꯥꯝ ꯑꯃ ꯐꯪꯖꯩ ꯑꯩꯅ ꯀꯥꯎꯔꯛꯂꯕ ꯃꯇꯝꯗ ꯑꯩꯅ ꯇꯧꯈꯤꯕ ꯊꯕꯛ ꯊꯧꯔꯝꯁꯤꯡ ꯑꯏꯕꯒꯤ ꯃꯇꯥꯡ ꯑꯣꯏꯔꯣ ꯀꯔꯤꯒꯨꯝꯕ ꯄ꯭ꯔꯣꯕ꯭ꯂꯦꯝ ꯑꯃꯒꯤ ꯃꯔꯝꯗ ꯅꯠꯇ꯭ꯔꯒ ꯂꯩꯕꯥꯛꯀꯤ ꯑꯣꯏꯕ ꯏꯁꯨ ꯑꯃꯒꯤ ꯃꯔꯝꯗ ꯑꯩꯅ ꯗꯥꯏꯔꯤꯗ ꯏꯁꯤꯟꯗꯨꯅ ꯊꯝꯖꯩ ꯑꯗꯨꯒꯨꯝꯕ ꯗꯥꯏꯔꯤꯗ ꯏꯁꯤꯟꯕꯗꯨꯅ ꯃꯔꯝ ꯑꯣꯏꯔ ꯀꯥꯟꯗ ꯑꯩꯅ ꯀꯔꯤꯒꯨꯝꯕ ꯑꯃ ꯃꯇꯝꯗ ꯅꯤꯡꯁꯤꯡꯕ ꯃꯇꯝꯗ ꯊꯣꯛꯇ꯭ꯔꯕ ꯃꯇꯝꯗꯁꯨ ꯗꯥꯏꯔꯤꯗꯨ ꯌꯦꯡꯂꯒ ꯑꯩꯅ ꯏꯁꯤꯟꯈꯤꯕꯗꯨꯅ ꯃꯔꯝ ꯑꯣꯏꯔ ꯀꯥꯟꯗ ꯑꯩ ꯏꯔꯥꯏ ꯂꯥꯏꯅ ꯈꯪꯕ ꯉꯝꯃꯤ ꯑꯗꯨꯅ ꯗꯥꯏꯔꯤꯁꯤ ꯑꯩ ꯐꯖꯅ ꯆꯥꯡ ꯅꯥꯏꯅ ꯏꯁꯤꯟꯖꯩ ꯑꯗꯨꯅ ꯍꯧꯖꯤꯛ ꯐꯥꯎꯕꯗꯁꯨ ꯑꯩ ꯏꯕꯒꯤ ꯆꯠꯅꯕꯤ ꯏꯕꯒꯤ ꯍꯦꯕꯤꯠꯁꯤ ꯏꯁꯥꯗ ꯑꯗꯨꯝ ꯂꯩꯖꯩ ꯑꯗꯨꯅ ꯆꯥꯡ ꯅꯥꯏꯅ ꯑꯩ ꯗꯥꯏꯔꯤ ꯑꯃꯗꯤ ꯖꯔꯅꯦꯜ ꯏꯖꯩ ꯑꯩꯅ ꯏꯔꯤꯕ ꯗꯥꯏꯔꯤ ꯑꯁꯤ ꯑꯌꯥꯝꯕꯅ ꯑꯩ ꯃꯅꯤꯄꯨꯔꯤ ꯂꯣꯟꯗ ꯏꯖꯩ ꯑꯗꯨꯒ ꯃꯔꯛ ꯃꯔꯛꯇ ꯑꯩ ꯏꯪꯂꯤꯁꯇꯁꯨ ꯑꯗꯨꯝ ꯌꯥꯎꯋꯤ ꯑꯗꯨꯅ ꯌꯥꯔꯤꯕ ꯃꯈꯩꯗꯤ ꯑꯩ ꯑꯩꯒꯤ ꯏꯃꯥꯂꯣꯟ ꯃꯅꯤꯄꯨꯔꯁꯤꯗ ꯑꯌꯥꯝꯕ ꯏꯅꯕ ꯍꯣꯠꯅꯖꯩ